ꯑꯩꯒꯤ ꯈ꯭ꯋꯥꯏꯗꯒꯤ ꯍꯥꯏꯗꯤ ꯌꯥꯝꯅ ꯆꯦꯂꯦꯟꯖꯤꯡ ꯑꯣꯏꯕꯁꯦ ꯑꯩꯈꯣꯏꯒꯤ ꯀꯤꯇꯤꯡ ꯇꯧꯕꯁꯤꯅꯤ ꯀꯤꯇꯤꯡ ꯇꯧꯕꯁꯤ ꯑꯃꯗ ꯀꯣꯠꯁꯜꯂꯒ ꯑꯃꯗ ꯀꯣꯠꯂꯝꯗ꯭ꯔꯒꯁꯨ ꯍꯦꯛꯇ ꯄꯪꯍꯟꯗ ꯍꯟꯗꯣꯛꯄꯗꯨ ꯑꯣꯏꯌꯦꯕ ꯑꯗꯨꯒ ꯁ꯭ꯇꯤꯆꯤꯡꯒꯤ ꯃꯇꯥꯡꯁꯤꯗꯤ ꯑꯗꯨꯝ ꯍꯧꯕꯗꯩ ꯑꯗꯨꯝ ꯍꯦꯛ ꯇꯃꯛꯄ ꯍꯥꯏꯗꯣ ꯑꯣꯏꯔꯛꯄꯅꯤꯅ ꯑꯗꯨꯝ ꯑꯗꯨꯒꯤꯗꯤ ꯌꯥꯝꯅ ꯂꯥꯏꯕꯗꯣ ꯑꯣꯏ ꯑꯗꯨꯒ ꯀꯤꯇꯤꯡꯒꯤ ꯃꯇꯥꯡꯁꯦ ꯈꯤꯇꯪ ꯀꯣꯛ ꯉꯥꯎꯕ ꯈꯤꯇꯪ ꯆꯃꯝꯅꯕ ꯐꯥꯎꯋꯦ ꯍꯥꯏꯗꯤ ꯊꯤꯟꯖꯤꯟꯒꯗꯕ ꯃꯐꯝꯗꯨ ꯊꯤꯟꯗꯕꯤꯗ ꯑꯗꯒꯤ ꯀꯣꯊꯣꯔꯛꯀꯗꯕ ꯃꯐꯝꯁꯤꯗ ꯀꯣꯊꯣꯛꯇꯕꯤꯗ ꯄꯪꯊꯤꯟꯗ ꯊꯤꯟꯖꯜꯂꯒ ꯑꯩꯈꯣꯏꯒꯤ ꯃꯥꯒꯤ ꯀꯩꯅꯣꯁꯦ ꯐꯣꯝ ꯑꯃ ꯇꯥꯖꯒꯗꯕꯗꯨꯗ ꯇꯥꯗꯕꯤꯗ ꯐꯩꯗꯤꯡ ꯐꯩꯗꯤꯡ ꯇꯧꯔꯒ ꯆꯠꯄ ꯈꯣꯠꯄ ꯃꯌꯥꯝ ꯇꯧꯋꯦꯕꯀꯣ ꯑꯗꯨꯒ ꯃꯇꯝꯁꯦ ꯑꯗꯨꯃ ꯇꯝꯕꯒꯤ ꯃꯇꯝꯁꯦ ꯉꯁꯥꯏꯒꯤ ꯄꯣꯠ ꯑꯃ ꯍꯧꯖꯤꯛꯀꯤ ꯐꯣꯝ ꯑꯃ ꯇꯥꯅꯕ ꯍꯣꯠꯅꯕ ꯃꯇꯝꯗ ꯑꯗꯨꯛꯀꯤ ꯃꯇꯤꯛ ꯃꯇꯝꯁꯦ ꯆꯡꯉꯤ ꯑꯗꯨꯒ ꯑꯩꯈꯣꯏꯒꯤ ꯐꯤ ꯑꯃ ꯍꯥꯏꯗꯤ ꯖꯔꯁꯤ ꯑꯃꯒꯨꯝꯕ ꯇꯨꯕ ꯈꯣꯠꯀꯗꯕ ꯃꯇꯝꯁꯦ ꯉꯁꯥꯏ ꯀꯤꯇꯤꯡ ꯉꯁꯥꯏꯒꯤ ꯍꯩꯕꯗꯣ ꯈꯤꯇꯪ ꯍꯩꯐꯥꯠꯇꯕ ꯑꯣꯏꯔꯕꯅꯤꯅ ꯍꯥꯏꯗꯤ ꯇꯝꯃꯒꯕꯨꯗꯤ ꯍꯩꯔꯛꯏ ꯑꯗꯨꯒ ꯑꯩꯈꯣꯏꯒꯤ ꯖꯔꯁꯤ ꯑꯃ ꯀꯤꯇꯤꯡ ꯇꯧꯕ ꯃꯇꯝꯗ ꯑꯩꯈꯣꯏꯒꯤ ꯊ꯭ꯔꯤ ꯇꯨ ꯐꯥꯏꯞ ꯗꯦꯁꯃꯨꯛ ꯑꯗꯨꯃꯥꯏꯅ ꯆꯡꯉꯦ ꯑꯗꯨꯒ ꯌꯥꯝꯅ ꯍꯩꯕ ꯇꯥꯔꯒꯗꯤ ꯃꯤꯁꯦ ꯑꯩꯈꯣꯏꯒꯤ ꯅꯨ ꯅꯣꯡꯃꯗ ꯑꯗꯨꯝ ꯅꯣꯡꯃꯗ ꯑꯣꯏꯔꯁꯨ ꯐꯅꯌꯥꯝ ꯇꯪꯈꯥꯏ ꯑꯃ ꯍꯦꯟꯅ ꯂꯣꯟꯕ ꯈꯣꯠꯄ ꯉꯝꯃꯦ ꯑꯗꯨꯒ ꯍꯩꯇꯕ ꯄ꯭ꯔꯦꯛꯇꯤꯁ ꯑꯍꯥꯟꯕ ꯍꯣꯔꯛꯄꯗꯗꯤ ꯑꯗꯨꯝ ꯐꯥꯏꯞ ꯇꯨ ꯁꯤꯛꯁ ꯗꯦꯁꯃꯨꯛ ꯑꯗꯨꯃꯥꯏꯅ ꯆꯡꯉꯦ